ꯑꯩꯅ ꯏꯁꯩ ꯁꯛꯄ ꯃꯇꯝꯗ ꯑꯩꯒꯤ ꯈꯌꯥꯠ ꯄꯨꯝꯕꯗ ꯍꯔꯥꯎ ꯇꯌꯥꯝꯕ ꯑꯃꯗꯤ ꯅꯨꯡꯉꯥꯏꯕ ꯐꯥꯎꯋꯤ ꯏꯁꯩ ꯁꯛꯄ ꯃꯇꯝꯗ ꯏꯟꯖꯣꯏꯃꯦꯟ ꯇꯧꯋꯤ ꯃꯤꯅꯣꯛꯀ ꯀꯌꯥꯅ ꯁꯛꯏ ꯍꯔꯥꯎ ꯇꯌꯥꯝꯅꯅ ꯄꯨꯛꯅꯤꯡ ꯅꯨꯡꯉꯥꯏꯕ ꯃꯇꯝꯗ ꯁꯛꯏ ꯏꯁꯩ ꯑꯁꯤ ꯃꯇꯝ ꯄꯨꯝꯅꯃꯛꯇ ꯍꯔꯥꯎꯕ ꯃꯇꯝꯗ ꯁꯛꯏ ꯀꯞꯄ ꯃꯇꯝꯗ ꯁꯛꯇꯦ ꯁꯦꯗ ꯑꯣꯏꯕ ꯃꯇꯝꯗ ꯏꯁꯩ ꯑꯁꯤ ꯃꯤ ꯑꯃꯕꯨ ꯅꯨꯡꯁꯤꯕꯒꯤ ꯑꯦꯛꯁꯄ꯭ꯔꯦꯁꯟꯒꯤ ꯃꯈꯥꯗ ꯁꯛꯄ ꯏꯁꯩꯅꯤ ꯑꯃꯗꯤ ꯏꯁꯣꯔꯒꯤ ꯋꯥꯍꯩꯔꯣꯝꯗ ꯁꯛꯄ ꯏꯁꯩꯁꯨ ꯂꯩ ꯑꯃꯗꯤ ꯀꯜꯆꯔꯦꯜ ꯃꯍꯥꯛꯀꯤ ꯖꯥꯠ ꯑꯃꯗꯤ ꯀꯜꯆꯔꯦꯜꯕꯨ ꯎꯠꯅꯅꯕꯒꯤꯗꯃꯛꯇ ꯁꯛꯄ ꯏꯁꯩꯁꯨ ꯂꯩ ꯏꯁꯩ ꯑꯁꯤ ꯃꯇꯝ ꯄꯨꯝꯅꯃꯛꯇ ꯁꯤꯡꯒꯔꯁꯤꯡꯅ ꯁꯛꯏ ꯇꯝꯃꯒ ꯁꯛꯄꯁꯨ ꯂꯩ ꯏꯁꯩ ꯑꯁꯤ ꯃꯇꯝ ꯄꯨꯝꯅꯃꯛꯇ ꯈꯥꯏꯗꯣꯛꯇꯨꯅ ꯂꯥꯛꯏ ꯀ꯭ꯂꯥꯁꯤꯛ ꯒꯣꯁꯄꯦꯜ ꯑꯃꯗꯤ ꯂꯞ ꯁꯣꯡ ꯍꯥꯏꯅ ꯈꯥꯏꯗꯣꯛꯏ